ꯑꯥ ꯌꯨꯔꯦꯁ ꯑꯣꯏꯕꯤꯔꯕ ꯑꯣ ꯐꯥꯝꯗ ꯂꯩꯕ꯭ꯔꯥ ꯀꯃꯥꯏꯅ ꯇꯧꯒꯦ ꯍꯧꯖꯤꯛꯁꯤꯕꯨ ꯐꯥꯝꯁꯤ ꯎꯝ ꯑꯩꯒꯤ ꯑꯉꯥꯡꯒꯤ ꯆꯥꯛꯀꯧꯕꯒꯤ ꯉꯥ ꯈꯔ ꯂꯧꯒꯦ ꯇꯧꯕ ꯑꯗꯨ ꯉꯥꯁꯤ ꯀꯔꯤ ꯀꯔꯤ ꯉꯥ ꯂꯩꯔꯤꯒꯦ ꯉꯥ ꯑꯆꯧ ꯑꯆꯧꯕ ꯂꯩꯔꯤꯕ꯭ꯔꯥ

ꯔꯧ ꯔꯧ ꯔꯧ ꯂꯩꯕ ꯅꯠꯇ꯭ꯔꯣ ꯔꯧ ꯑꯥ ꯔꯧꯁꯤ ꯀꯤꯂꯣ ꯀꯌꯥꯃꯨꯛ ꯇꯥꯔꯃꯣ ꯑꯣ ꯑꯗꯨ ꯀꯤꯂꯣ ꯑꯥ ꯀꯤꯂꯣꯗ ꯀꯌꯥ ꯁꯥꯗꯣꯏꯅꯣ ꯃꯣꯟ ꯑꯅꯤꯃꯨꯛꯇꯪ ꯂꯧꯒꯦ ꯇꯧꯕꯅꯦ

ꯑꯣ ꯑꯣ ꯎꯝ ꯆꯥꯀꯧꯕꯁꯤ ꯍꯌꯦꯡ ꯌꯨꯝꯁꯥꯀꯩꯁꯥ ꯅꯨꯃꯤꯠꯁꯤ ꯇꯥꯗꯣꯏꯕ ꯌꯨꯝꯁꯥꯀꯩꯁꯥ ꯅꯨꯃꯤꯠꯁꯤꯗ ꯍꯥꯏꯇꯥꯔꯦ ꯑꯥ ꯃꯤꯁꯤ ꯆꯥꯛ ꯃꯤꯁꯤ ꯑꯥ ꯃꯣꯟ ꯍꯣꯏ ꯌꯨꯝꯁꯥꯀꯩꯁꯩ ꯍꯥꯏꯁꯤ ꯑꯌꯨꯛꯇꯨꯗ ꯑꯗꯨꯝ ꯂꯥꯛꯄ ꯌꯥꯗꯣꯏ ꯅꯠꯇ꯭ꯔꯣ ꯃꯤ ꯂꯩꯕ ꯅꯠꯇ꯭ꯔꯣ ꯑꯗꯨꯝ ꯐꯥꯝꯗ ꯍꯥꯏꯗꯤ ꯑꯌꯨꯛꯇꯨꯗ ꯂꯧꯔꯒ ꯐ꯭ꯔꯦꯁ ꯑꯣꯏꯅ ꯀꯩꯅꯣ ꯇꯧꯕꯗꯨꯅ ꯐꯩꯑꯕ ꯅꯨꯃꯤꯗꯥꯡ ꯐꯥꯒꯠꯂꯒ ꯁꯤꯔ ꯌꯣꯛꯄ ꯇꯧꯕꯗꯨ ꯅꯨꯡꯉꯥꯏꯇꯦꯕ ꯑꯌꯨꯛ ꯉꯟꯇꯥꯗꯨꯗ ꯍꯥꯏꯇꯥꯔꯦ ꯈꯤꯇꯪ ꯉꯜꯂꯞꯅ ꯄꯨꯡ ꯃꯔꯤꯒꯨꯝꯗꯨꯗ ꯂꯥꯛꯑꯒ ꯑꯗꯨꯒ ꯑꯗꯨꯝ ꯐꯥꯔꯒ ꯑꯗꯨꯒ ꯐ꯭ꯔꯦꯁ ꯑꯣꯏꯅ ꯄꯨꯔꯒ ꯁꯦꯝꯈꯤꯕꯗꯣ ꯑꯗꯨꯅ ꯆꯥꯕꯗꯁꯨ ꯍꯥꯎꯋꯤꯗꯅ ꯑꯗꯨꯒꯤꯅꯤꯗ ꯑꯗꯣ ꯃꯤ ꯂꯩꯗꯧꯕ ꯑꯣꯏꯔꯗꯤ ꯀꯩꯁꯨ ꯀꯥꯏꯗꯦ ꯑꯗꯣ ꯃꯐꯝꯁꯤ ꯑꯗꯨꯝ ꯀꯩꯅꯣ ꯇꯧꯕꯤꯔꯝꯃꯣ ꯑꯩꯈꯣꯏꯒꯤ ꯃꯦꯞꯇꯣ ꯒꯨꯒꯜ ꯀꯩꯅꯣꯗꯨꯗ ꯑꯗꯨꯝ ꯑꯩꯉꯣꯟꯗ ꯊꯥꯕꯤꯔꯝꯃꯣ ꯂꯣꯀꯦꯁꯟꯗꯣ ꯍꯌꯦꯡ ꯆꯪꯊꯣꯛ ꯆꯪꯁꯤꯟ ꯑꯥ ꯑꯣ ꯍꯣꯏ

ꯑꯣ ꯑꯣ ꯑꯣ ꯑꯣ ꯑꯣ ꯑꯣ ꯑꯣ ꯑꯣ ꯑꯣ ꯑꯣ ꯑꯣ ꯎꯝ ꯎꯝ ꯍꯣꯏ ꯍꯣꯏ ꯍꯣꯏ ꯑꯗꯣ ꯄꯩꯁꯥ ꯅꯨꯡꯁꯥꯁꯤ ꯅꯇꯦ ꯏꯁꯥ ꯂꯩꯕꯤꯔꯝꯗꯣꯔꯤꯕ꯭ꯔꯥ ꯅꯠꯇ꯭ꯔꯒꯅ ꯑꯗꯨꯗ ꯂꯩꯔꯝꯕ ꯃꯤꯗ ꯑꯗꯨꯝ ꯁꯤꯅꯔꯝꯃꯣ ꯍꯥꯏꯕ꯭ꯔꯥ ꯀꯃꯥꯏꯅ ꯇꯧꯋꯤ ꯑꯣ ꯍꯣꯏ ꯍꯣꯏ ꯏꯁꯥ

ꯎꯝ ꯎꯝ ꯎꯝ ꯎꯝ ꯎꯝ ꯎꯝ ꯎꯝ

ꯍꯣꯏ ꯉꯥꯗꯨ ꯈꯔ ꯑꯆꯧꯕ ꯉꯥꯗꯨ ꯌꯦꯡꯕꯤꯔꯝꯃꯨ ꯉꯥꯁꯦ ꯄꯤꯛꯂꯁꯨ ꯃꯌꯥꯝ ꯁꯦꯝꯕꯗꯨ ꯅꯨꯡꯉꯥꯏꯇꯦꯗꯅ ꯈꯔ ꯆꯥꯎꯕ ꯀꯤꯂꯣ ꯑꯍꯨꯝꯒꯨꯝ ꯇꯥꯕꯗꯨ ꯑꯣꯏꯔꯗꯤ ꯁꯦꯝꯕꯗꯁꯨ ꯐꯠ ꯐꯠ ꯂꯣꯏꯕ ꯆꯥꯕꯗꯁꯨ ꯍꯥꯎꯕ ꯑꯥ ꯑꯗꯨ ꯑꯗꯨꯒꯨꯝꯕꯗꯨ ꯈꯔ ꯇꯣꯉꯥꯟꯅ ꯂꯩꯇꯥꯔꯗꯤ ꯑꯗꯨꯝ ꯌꯦꯡꯕꯤꯔꯝꯃꯣ ꯑꯗꯨꯏꯗꯣ ꯑꯗꯨꯒ ꯑꯌꯨꯛꯇꯨꯗ ꯑꯣ ꯍꯣꯏ ꯅꯥꯕ ꯑꯗꯣꯏ ꯑꯗꯣꯏꯗꯤ ꯐꯩ ꯃ ꯃꯌꯥꯝ ꯀꯩꯅꯣ ꯇꯧꯀꯥꯟꯗ ꯆꯥꯕꯗꯣ ꯆꯥꯎꯔꯗꯤ ꯅꯨꯡꯉꯥꯏꯗꯅ ꯎꯝ ꯍꯣꯏꯅꯦ ꯎꯝ ꯍꯣꯏ ꯍꯣꯏ ꯍꯣꯏ ꯍꯣꯏ ꯍꯣꯏ ꯑꯩ ꯂꯥꯛꯑꯝꯗꯥꯏꯗꯨꯗꯁꯨ ꯑꯩꯁꯨ ꯄꯥꯎꯗꯨ ꯐꯥꯎꯔꯛꯑꯒꯦ ꯑꯗꯨꯝ ꯍꯥꯏꯗꯤ ꯑꯌꯨꯛ ꯉꯟꯇꯥ ꯄꯨꯡ ꯃꯔꯤꯒꯨꯝꯕ ꯑꯗꯨꯋꯥꯏꯗ ꯑꯩꯈꯣꯏ ꯂꯥꯛꯑꯦ ꯈꯣꯠꯂꯦ ꯂꯝꯕꯤꯗꯨꯕꯨ ꯀꯛꯉꯥꯎꯅꯔꯁꯨ ꯍꯥꯏꯗꯤ ꯃꯌꯥꯝ ꯑꯃ ꯂꯩꯕꯅꯤꯅ ꯅꯠꯇ꯭ꯔꯥ ꯃꯤ ꯑꯃ ꯂꯩꯔꯝꯃꯁꯨ ꯈꯔ ꯊꯦꯡꯅꯔꯒ ꯀꯩꯅꯣ ꯇꯧꯔꯒ ꯍꯣꯏ ꯐꯔꯦ ꯐꯔꯦ ꯌꯥꯝ ꯅꯨꯡꯉꯥꯏꯔꯦ ꯊꯝꯖꯔꯒꯦ ꯑꯗꯨꯏꯗꯤ ꯎꯝ